ꯍꯧꯖꯤꯛꯀꯥꯟ ꯑꯉꯥꯡꯁꯤꯡꯅ ꯁꯥꯟꯅꯕ ꯑꯅꯧꯕ ꯁꯤꯡꯁꯦ ꯀꯔꯤ ꯍꯥꯏꯒꯦꯔꯥ ꯃꯥꯔꯕꯣꯜ ꯁꯥꯟꯅꯕ ꯅꯨꯡ ꯊꯧꯒꯜ ꯇꯧꯕ ꯑꯗꯨꯒ ꯒꯦꯝ ꯕꯣꯜꯒꯨꯝꯕ ꯗꯨꯠꯁ ꯕꯣꯜꯒꯨꯝꯕ ꯑꯗꯨꯒ ꯃꯣꯏꯅ ꯏꯟꯇꯔꯦꯁ ꯑꯣꯏꯔꯤꯕ ꯃꯣꯕꯥꯏꯜ ꯐꯣꯟꯗ ꯒꯦꯝꯁ ꯀꯌꯥ ꯀꯌꯥ ꯂꯩꯌꯦ ꯑꯉꯥꯡꯁꯤꯡ ꯂꯣꯏꯅꯃꯛ ꯃꯣꯕꯥꯏꯜ ꯐꯣꯟꯗ ꯑꯣꯟꯂꯥꯏꯟ ꯑꯣꯏꯒꯦꯔꯥ ꯑꯣꯐꯂꯥꯏꯟ ꯑꯣꯏꯒꯦꯔꯥ ꯑꯗꯨꯝ ꯌꯥꯝꯅ ꯁꯥꯟꯅꯈ꯭ꯔꯤꯕꯅꯤ ꯊꯦꯡꯅ ꯃꯇꯝꯗ ꯅꯨꯡ ꯃꯥꯔꯕꯣꯜꯒꯨꯝꯕ ꯁꯥꯟꯅꯕꯅꯤ ꯑꯗꯨꯕꯨ ꯍꯧꯖꯤꯛꯀꯥꯟꯒꯤ ꯃꯇꯝ ꯑꯣꯏꯅ ꯃꯄꯥꯈꯣꯏꯒꯤ ꯑꯣꯏꯕ ꯐꯣꯟ ꯂꯧꯔꯒ ꯁꯥꯟꯅꯕꯅꯤ ꯏꯁꯅꯦꯛ ꯒꯦꯝ ꯄꯞꯖꯤ ꯃꯣꯕꯥꯏꯜ ꯂꯤꯖꯦꯟ ꯃꯥꯏꯟ ꯀ꯭ꯔꯥꯐ ꯄꯦꯛ ꯃꯦꯟ ꯑꯁꯤꯒꯨꯝꯕ ꯒꯦꯝ ꯃꯈꯩ ꯈꯔ ꯑꯩꯈꯣꯏ ꯑꯉꯥꯡꯅ ꯁꯥꯟꯅꯕꯁꯤꯡꯅꯤ ꯑꯗꯨꯒ ꯃꯣꯏꯁꯦ ꯍꯧꯖꯤꯛ ꯃꯣꯕꯥꯏꯜ ꯅꯠꯇ꯭ꯔꯒ ꯏꯟꯇꯔꯦꯁꯇꯤꯡ ꯒꯦꯝ ꯂꯥꯏꯛ ꯃꯣꯏꯅ ꯇꯧꯔꯤꯁꯦ ꯁꯤ ꯑꯩꯈꯣꯏ ꯃꯣꯏ ꯇꯧꯔꯤꯁꯤ ꯁꯤ ꯑꯩꯈꯣꯏ ꯈꯨꯟꯒꯤ ꯇꯧꯔꯒ ꯂꯩꯕꯁꯦ ꯃꯈꯣꯏꯅ ꯑꯩꯅ ꯎꯕꯁꯦ ꯃꯥꯔꯕꯣꯜ ꯄ꯭ꯂꯁ ꯃꯥꯏꯅꯁ ꯇꯧꯕꯁꯤꯒꯤ ꯒꯦꯝ ꯑꯅꯤꯁꯨ ꯂꯩ ꯑꯗꯨꯅ ꯑꯩꯅ ꯐꯥꯔꯁ ꯇꯥꯏꯝ ꯑꯗꯨ ꯃꯈꯣꯏꯅ ꯁꯥꯟꯅꯕꯁꯦ